ꯑꯩꯅ ꯌꯥꯝꯅ ꯄꯥꯝꯅ ꯆꯠꯈꯤꯕ ꯃꯐꯝ ꯑꯃ ꯍꯥꯏꯔꯒꯗꯤ ꯑꯩꯅ ꯑꯒ꯭ꯔꯥ ꯍꯥꯏꯕ ꯑꯁꯤꯅꯤ ꯑꯒ꯭ꯔꯥꯁꯤ ꯏꯌꯨ ꯄꯤꯒꯤ ꯃꯅꯨꯡꯗ ꯂꯩꯕꯅꯤ ꯃꯁꯤ ꯆꯠꯄ ꯃꯇꯝꯗ ꯌꯥꯝ ꯏꯟꯖꯣꯏꯑꯦꯕꯜ ꯑꯣꯏꯕ ꯃꯁꯤ ꯆꯠꯇ꯭ꯔꯤꯉꯩ ꯃꯃꯥꯡꯗ ꯆꯠꯂꯒꯦ ꯍꯥꯏꯅ ꯑꯩꯈꯣꯏꯁꯤ ꯃꯇꯝ ꯂꯦꯞꯅꯔꯕ ꯑꯗꯨ ꯃꯇꯝꯗ ꯑꯩꯉꯣꯟꯗ ꯌꯥꯝꯅ ꯅꯨꯡꯉꯥꯏꯕ ꯑꯦꯛꯁꯥꯏꯇꯤꯡ ꯅꯨꯡꯉꯥꯏꯕ ꯌꯥꯝꯅ ꯐꯥꯎꯋꯤ